ꯑꯩꯅ ꯄꯨꯟꯁꯤꯒꯤ ꯑꯍꯥꯟꯕ ꯑꯣꯏꯅ ꯅꯣꯡꯃ ꯂꯩꯕꯥꯛꯀꯤ ꯆꯐꯨ ꯑꯃ ꯁꯥꯕ ꯇꯝꯃꯦ ꯑꯗꯨꯒ ꯂꯩꯕꯥꯛꯀꯤ ꯆꯐꯨꯗꯣ ꯁꯥꯕ ꯂꯣꯏꯔꯛꯄꯗ ꯑꯩꯁꯦ ꯌꯥꯝ ꯍꯔꯥꯎꯋꯦ ꯍꯥꯏꯗꯤ ꯑꯩꯅ ꯄꯨꯟꯁꯤꯗ ꯑꯃꯨꯛ ꯐꯥꯎ ꯇꯧꯕ ꯊꯕꯛ ꯅꯠꯇꯕꯅꯤꯅ ꯑꯩꯅ ꯁꯥꯔꯤꯕ ꯆꯐꯨꯗꯨꯅ ꯐꯖꯅ ꯃꯄꯨꯡ ꯐꯥꯅ ꯁꯥꯕ ꯂꯣꯏꯔꯛꯄ ꯀꯥꯟꯗꯗꯤ ꯑꯩ ꯌꯥꯝ ꯍꯔꯥꯎꯋꯤ ꯌꯥꯝ ꯅꯨꯡꯉꯥꯏ ꯑꯗꯨꯒ ꯆꯐꯨꯗꯣ ꯁꯥꯕ ꯃꯇꯝꯗ ꯑꯍꯥꯟꯕꯗ ꯍꯩꯇꯕꯅꯤꯅ ꯂꯩꯕꯥꯛꯇꯣ ꯌꯥꯝ ꯄꯦꯠꯄꯁꯨ ꯌꯥꯎꯋꯦ ꯑꯗꯒꯤ ꯀꯟꯕꯁꯨ ꯌꯥꯎꯋꯦ ꯑꯗꯨꯗꯨꯅ ꯆꯐꯨꯗꯣ ꯁꯥꯕ ꯃꯇꯝꯗ ꯑꯩꯒꯤ ꯌꯥꯝ ꯋꯥꯅ ꯁꯥꯈꯤ